ꯍꯜꯂꯣ

ꯁꯤ ꯗꯨꯀꯥꯟ ꯃꯄꯨ ꯑꯣꯏꯔꯕ ꯅꯠꯇ꯭ꯔꯣ ꯑꯣ ꯑꯣ ꯑꯩ ꯀꯩꯅꯣꯝꯇ ꯍꯪꯒꯦ ꯇꯧꯕꯅꯦ ꯅꯪꯒꯤꯗ ꯑꯩꯈꯣꯏꯒꯤ ꯄꯣꯠꯆꯩ ꯔꯦꯠ ꯕꯨꯜꯒꯨꯝꯕꯁꯦ ꯃꯃꯜ ꯀꯌꯥ ꯌꯣꯟꯒꯦ ꯑꯗꯨꯒ ꯄꯣꯠꯁꯦ ꯑꯇꯣꯞꯄ ꯀꯔꯤ ꯀꯔꯤ ꯂꯩꯒꯦ

ꯑꯪ ꯑꯇꯩ ꯑꯇꯩ

ꯎꯝ ꯑꯆꯥꯄꯣꯠ ꯀꯔꯤꯒꯨꯝꯕ ꯑꯇꯩ ꯂꯩꯒꯦ

ꯑꯩꯉꯣꯟꯗꯁꯨ ꯑꯩꯉꯣꯟꯗꯁꯨ ꯄꯣꯠ ꯈꯔ ꯑꯩꯅ ꯂꯥꯛꯄ ꯑꯗꯣ ꯃꯃꯟꯗꯣ ꯑꯩꯅ ꯈꯪꯗꯕ ꯃꯃꯟꯁꯦ ꯁꯨꯃꯥꯏꯅ ꯃꯌꯥꯝꯒꯤ ꯔꯦꯠꯇ ꯀꯃꯥꯏ ꯌꯣꯟꯒꯦ ꯈꯣꯠꯀꯦꯗꯣ ꯑꯩꯖꯨ ꯈꯪꯅꯤꯡꯗꯅ ꯍꯪꯕꯅꯦꯕ ꯑꯃ ꯑꯩꯈꯣꯏꯒꯤ ꯗꯣꯅꯠ ꯂꯩꯗꯅ ꯑꯗꯨꯒꯤꯗꯨꯃ ꯃꯌꯥꯝꯅ ꯀꯌꯥꯗ ꯌꯣꯟꯒꯦꯗꯣ ꯑꯝꯇ ꯈꯪꯅꯤꯡꯗꯅꯅꯦꯕ ꯑꯣ ꯎꯝ ꯑꯪ ꯍꯋꯥꯏꯒꯨꯝꯕꯗꯤ ꯋꯥꯟ ꯀꯦꯖꯤꯗ ꯋꯥꯟ ꯀꯦꯖꯤꯗ ꯀꯃꯥꯏꯅ ꯀꯌꯥꯗ ꯌꯣꯟꯒꯦ ꯃꯨꯛꯁꯣꯔꯤꯒꯨꯝꯕ ꯀꯪꯇꯛꯀꯨꯝꯕ ꯑꯗꯨꯝ ꯃꯪꯒꯜ ꯎꯝ ꯎꯝ ꯑꯗꯩ ꯆꯤꯅꯤꯒꯨꯝꯕ ꯈꯔ ꯑꯗꯨꯝ ꯍꯥꯏꯔꯛꯎꯅꯦ ꯆꯤꯅꯤꯒꯨꯝꯕ ꯂꯩꯕ ꯑꯗꯩ ꯑꯂꯨꯒꯨꯝꯕ ꯑꯣ ꯑꯃꯗ ꯀꯌꯥ ꯀꯌꯥꯗ ꯌꯣꯟꯒꯦꯕ ꯃꯃꯜꯗꯣ

ꯑꯣ ꯁꯨꯝ ꯍꯥꯏꯗꯤ ꯅꯧꯅ ꯇꯧꯔꯛꯄꯅꯤꯅ ꯈꯪꯗꯕ ꯑꯗꯨꯒꯤ ꯁꯨꯝ ꯍꯪꯒꯦꯅ ꯀꯣ ꯎꯝ ꯅꯉꯣꯟꯗ ꯊꯥꯎꯒꯨꯝꯕꯗꯤ ꯀꯌꯥꯗ ꯌꯣꯟꯒꯦ ꯍꯥꯏꯗꯤ ꯑꯩꯈꯣꯏꯒꯤ ꯃꯁꯇꯥꯠ ꯑꯣꯏꯜ ꯀꯣ

ꯑꯣ ꯌꯥꯏ ꯑꯇꯣꯞꯄ ꯄꯣꯠꯆꯩ ꯂꯣꯏ ꯑꯩꯉꯣꯟꯗ ꯑꯩꯉꯣꯟꯗꯁꯨ ꯌꯥꯝ ꯀꯥꯍꯦꯟꯅ ꯂꯩꯕ ꯑꯣꯏꯗꯦ ꯑꯗꯨꯝ ꯈꯔ ꯅꯧꯅ ꯊꯝꯃꯛꯄꯒꯤ ꯑꯗꯨꯝ ꯀꯩꯗꯧꯕꯅꯦꯕ ꯑꯇꯥꯒꯨꯝꯕ ꯀꯩꯒꯨꯝꯕ ꯑꯗꯨꯝ ꯂꯩꯌꯦ ꯑꯗꯒꯤ ꯆꯦꯡꯒꯨꯝꯕ ꯀꯩꯒꯨꯝꯕ ꯑꯗꯨꯝ ꯂꯩꯌꯦꯕꯀꯣ ꯑꯣ ꯐꯔꯦ ꯐꯔꯦ ꯑꯗꯣ ꯑꯃꯨꯛ ꯄꯥꯎ ꯐꯥꯎꯅꯁꯦ ꯑꯩ ꯑꯃꯨꯛ ꯇꯧꯔꯛꯀꯦ ꯊꯝꯃꯒꯦꯀꯣ ꯎꯝ